ꯃꯅꯤꯄꯨꯔꯤ ꯂꯣꯟ ꯑꯁꯤ ꯁꯕꯦꯟꯇꯤꯟ ꯁꯦꯟꯆꯨꯔꯤꯗꯒꯤ ꯍꯧꯅ ꯆꯥꯎꯅ ꯑꯍꯣꯡꯕ ꯂꯥꯛꯈ꯭ꯔꯦ ꯁꯝꯅ ꯍꯥꯏꯔꯕꯗ ꯁꯕꯦꯟꯇꯤꯟ ꯁꯦꯟꯆꯨꯔꯤꯗ ꯅꯤꯡꯊꯧ ꯈꯔꯤꯕꯅꯤꯋꯥꯁꯅ ꯍꯤꯟꯗꯨ ꯘꯔꯃ ꯃꯅꯤꯄꯨꯔꯗ ꯄꯨꯔꯛꯈꯤ ꯃꯅꯤꯄꯨꯔꯗ ꯍꯤꯟꯗꯨ ꯙꯔꯃꯅ ꯂꯥꯛꯈꯤꯕ ꯃꯔꯝꯅ ꯃꯅꯤꯄꯨꯔꯗ ꯂꯩꯔꯤꯕ ꯃꯤꯑꯣꯏ ꯃꯔꯨꯑꯣꯏꯅ ꯃꯩꯇꯩꯁꯤꯡꯒꯤ ꯆꯠꯅ ꯀꯥꯡꯂꯣꯟ ꯙꯔꯃ ꯀꯔꯃ ꯂꯩꯉꯥꯛ ꯁꯥꯁꯣꯟ ꯈꯨꯗꯤꯡꯃꯛꯇ ꯃꯄꯥꯟ ꯂꯝꯒꯤ ꯗꯒꯤꯅꯤ ꯂꯣꯏꯅ ꯄꯨꯔꯛꯄ ꯑꯣꯏꯕꯅ ꯆꯥꯎꯅ ꯑꯍꯣꯡꯕ ꯂꯥꯛꯈꯤ ꯃꯁꯤꯅ ꯃꯅꯤꯄꯨꯔꯤ ꯂꯣꯟ ꯑꯁꯤꯗ ꯌꯥꯝꯅ ꯆꯥꯎꯕ ꯁꯦꯕꯥ ꯄꯤꯔꯛꯂꯤ ꯃꯅꯤꯄꯨꯔꯗ ꯂꯩꯔꯝꯕ ꯄꯣꯠ ꯃꯄꯥꯟ ꯃꯌꯥꯝꯃ ꯃꯄꯥꯟꯗꯒꯤ ꯄꯨꯁꯤꯜꯂꯛꯈꯤ ꯃꯈꯣꯏꯒꯤ ꯃꯃꯤꯡꯁꯤꯡ ꯃꯅꯤꯄꯨꯔꯗ ꯂꯩꯔꯝꯗꯦ ꯈꯨꯗꯝ ꯑꯣꯏꯅ ꯑꯂꯨ ꯖꯤꯂꯤꯕꯤ ꯕꯣꯔꯥ ꯁꯥꯏꯀꯜ ꯒꯥꯔꯤ ꯀꯂꯝ ꯑꯅꯣꯛ ꯑꯁꯤꯅꯆꯤꯡꯕ ꯋꯥꯍꯩꯁꯤꯡꯁꯤ ꯃꯄꯥꯟꯗꯒꯤ ꯋꯥꯍꯩ ꯉꯥꯛꯇꯅꯤ ꯑꯩꯈꯣꯏꯅ ꯌꯥꯝꯅ ꯄꯥꯝꯅ ꯆꯥꯅꯔꯤꯕ ꯄꯥꯐꯔ ꯍꯤꯟꯗꯤ ꯋꯥꯍꯩ ꯄꯥꯐꯔꯗꯒꯤ ꯂꯥꯛꯈꯤꯕꯅꯤ ꯑꯗꯨꯅ ꯍꯥꯏꯈꯤꯕ ꯃꯔꯝꯁꯤꯡ ꯑꯁꯤꯅ ꯃꯅꯤꯄꯨꯔꯒꯤ ꯂꯣꯟ ꯑꯁꯤ ꯌꯥꯝꯅ ꯑꯍꯣꯡꯕ ꯂꯥꯛꯈꯤ ꯍꯧꯖꯤꯛ ꯍꯧꯖꯤꯛ ꯋꯦꯁꯇꯔꯟꯒꯤ ꯂꯦꯡꯒ꯭ꯌꯣꯏꯁ ꯑꯃꯁꯨꯡ ꯀꯜꯆꯔ ꯑꯗꯨꯒ ꯀꯣꯔꯤꯌꯥꯒꯤ ꯄꯣꯞ ꯀꯜꯆꯔꯅ ꯑꯍꯣꯡꯕ ꯀꯌꯥ ꯂꯥꯛꯅꯕ ꯈꯨꯗꯝ ꯑꯣꯏꯅ ꯑꯩꯈꯣꯏ ꯅꯨꯡꯇꯤꯖꯥꯏꯒꯤ ꯅꯨꯡꯇꯤꯒꯤ ꯁꯤꯖꯤꯟꯅꯔꯤꯕ ꯄꯣꯠꯂꯝꯁꯤꯡ ꯏꯪꯂꯤꯁꯀꯤ ꯃꯃꯤꯡꯅ ꯑꯌꯥꯝꯕꯅꯤ ꯈꯨꯗꯝ ꯑꯣꯏꯅ ꯏꯌꯔꯄꯣꯠ ꯀꯦꯃꯦꯔꯥ ꯃꯣꯕꯥꯏꯜ ꯐꯣꯟ ꯁꯥꯏꯀꯜ ꯏꯂꯦꯛꯇ꯭ꯔꯤꯁꯤꯇꯤ ꯑꯁꯤꯅꯆꯤꯡꯕ ꯑꯁꯨꯝꯅ ꯃꯅꯤꯄꯨꯔꯤꯒꯤ ꯂꯣꯟ ꯑꯃꯁꯨꯡ ꯀꯜꯆꯔꯗ ꯌꯥꯝꯅ ꯆꯥꯎꯅ ꯑꯍꯣꯡꯕ ꯂꯥꯛꯈꯤ